ꯚꯥꯔꯠꯀꯤ ꯀ꯭ꯂꯥꯏꯃꯦꯠ ꯑꯁꯤ ꯃꯐꯝ ꯑꯃꯒ ꯑꯃꯒ ꯃꯥꯟꯅꯗꯦ ꯀ꯭ꯂꯥꯏꯃꯦꯠ ꯃꯈꯜꯁꯦ ꯑꯌꯤꯡꯕ ꯑꯁꯥꯕ ꯃꯐꯝ ꯂꯩ ꯅꯣꯡ ꯆꯨꯕ ꯅꯣꯡ ꯌꯥꯝꯅ ꯆꯨꯕ ꯃꯐꯝ ꯂꯩ ꯑꯗꯣ ꯚꯥꯔꯠꯀꯤ ꯃꯐꯝ ꯈꯔꯗ ꯈꯦꯠꯅꯔꯤꯕ ꯑꯁꯦ ꯑꯩꯈꯣꯏꯒꯤ ꯖꯃꯨ ꯑꯦꯟ ꯀꯥꯁꯃꯤꯔ ꯔꯣꯝꯗꯅ ꯎꯟ ꯌꯥꯝ ꯇꯥꯕ ꯃꯐꯝ ꯑꯣꯏ ꯑꯗꯒꯤ ꯗꯦꯜꯂꯤ ꯇꯥꯃꯤꯜ ꯅꯥꯗꯨ ꯁꯣꯝ ꯁꯥꯏ꯭ꯗꯁꯤꯗꯅ ꯌꯥꯝꯅ ꯁꯥꯕ ꯀ꯭ꯂꯥꯏꯃꯦꯠ ꯋꯦꯗꯔ ꯑꯣꯏ ꯃꯈꯣꯏꯅ ꯑꯗꯒꯤ ꯅꯣꯔꯠ ꯏꯁ ꯁꯥꯏꯠꯁꯤꯗꯅ ꯅꯣꯡ ꯈꯔ ꯆꯨꯕ ꯑꯗꯒꯤ ꯏꯪꯁꯨ ꯈꯔ ꯏꯪꯕ ꯌꯥꯝ ꯁꯥꯗꯕ ꯀ꯭ꯂꯥꯏꯃꯦꯠ ꯑꯣꯏꯕ ꯃꯐꯝ ꯑꯃꯅꯤ ꯇꯥꯃꯤꯜ ꯅꯥꯗꯨ ꯑꯗꯒꯤ ꯑꯟꯗ꯭ꯔ ꯄ꯭ꯔꯗꯦꯁ ꯑꯗꯩ ꯒꯨꯖꯔꯥꯠ ꯑꯁꯣꯝꯗꯗꯤ ꯁꯤ ꯀꯣꯁ ꯑꯦꯔꯤꯌꯥ ꯑꯣꯏꯕꯅꯤꯅ ꯌꯥꯝ ꯁꯥꯕ ꯃꯐꯝ ꯑꯣꯏ ꯁꯤꯒꯤ ꯑꯦꯔꯤꯌꯥꯁꯤꯡꯁꯦ ꯌꯥꯝ ꯀꯟꯅ ꯁꯥꯕ ꯃꯐꯝ ꯑꯣꯏꯕ ꯑꯗꯒꯤ ꯔꯥꯖꯁꯊꯥꯟ ꯌꯥꯝ ꯁꯥꯕ ꯃꯐꯝꯅꯤ ꯑꯗꯒꯤ ꯁꯤꯝꯂꯥ ꯍꯤꯃꯥꯆꯜ ꯄ꯭ꯔꯗꯦꯁ ꯎꯠꯇꯔꯈꯥꯟ ꯁꯣꯝꯂꯣꯝꯗꯅ ꯌꯥꯝ ꯏꯪꯕ ꯃꯐꯝ ꯑꯣꯏꯕ ꯁ꯭ꯇꯦꯠꯁꯤꯡꯅꯤ